ꯇꯝꯕ ꯌꯥꯎꯗ꯭ꯔꯕꯗꯤ ꯃꯁꯥꯅ ꯁ꯭ꯋꯤꯃꯤꯡ ꯑꯁꯦ ꯍꯦꯛꯇ ꯍꯩꯔꯛꯑꯣꯏ ꯑꯗꯨꯅ ꯇꯝꯅꯕ ꯀꯟꯅ ꯍꯣꯠꯅꯒꯗꯅꯤ ꯑꯗꯨꯅ ꯑꯩꯒꯤ ꯑꯣꯏꯅꯗꯤ ꯑꯗꯨꯛꯀꯤ ꯃꯇꯤꯛ ꯍꯩ ꯑꯗꯨꯛꯀꯤ ꯃꯇꯤꯛ ꯄꯥꯝꯖꯕ ꯄꯣꯠꯁꯛꯅꯤ ꯁ꯭ꯋꯤꯃꯤꯡ ꯍꯥꯏꯔꯤꯕ ꯄꯣꯠꯁꯛꯁꯦ